ꯄꯨꯡ ꯀꯨꯟ ꯃꯔꯤ ꯑꯁꯤ ꯃꯩ ꯂꯥꯛꯄ ꯄꯥꯝꯃꯤ ꯑꯗꯨꯒ ꯑꯅꯤꯁꯨꯕꯅ ꯃꯩ ꯂꯥꯛꯇꯕꯗ ꯀꯥꯂꯦꯟꯒꯤ ꯃꯇꯝꯗ ꯑꯋꯥꯕ ꯀꯌꯥꯃꯔꯣꯝ ꯂꯩ ꯐ꯭ꯔꯤꯖ ꯑꯃꯗꯤ ꯑꯇꯩ ꯑꯇꯩ ꯀꯝꯄ꯭ꯌꯨꯇꯔꯅꯆꯤꯡꯕꯗ ꯃꯩ ꯂꯥꯛꯇꯕꯗ ꯇꯧꯒꯗꯕ ꯊꯕꯛ ꯃꯌꯥꯝ ꯇꯍꯧꯗꯕꯒꯤ ꯑꯋꯥꯕ ꯃꯌꯥꯝ ꯑꯃ ꯂꯩ ꯅꯤꯡꯊꯝꯊꯥꯗ ꯃꯩ ꯂꯥꯛꯇꯕꯅ ꯃꯔꯝ ꯑꯣꯏꯔꯒ ꯃꯩ ꯇꯤꯛꯀꯗꯕ ꯍꯤꯇꯔꯅꯆꯤꯡꯕ ꯊꯥꯒꯗꯕ ꯃꯌꯥꯝ ꯑꯃ ꯊꯥꯗꯕꯅꯆꯤꯡꯕ ꯑꯋꯥꯕ ꯃꯌꯥꯝ ꯑꯃ ꯐꯪꯉꯤ ꯑꯗꯨꯅ ꯃꯩꯁꯤ ꯄꯨꯡ ꯀꯨꯟ ꯃꯔꯤ ꯂꯥꯛꯍꯟꯕꯒꯤ ꯑꯄꯥꯝꯕ ꯂꯩ